ꯏꯆꯦ ꯀꯩ ꯂꯩꯔꯒꯦ ꯄꯣꯠ ꯆꯩ ꯂꯩꯅꯤꯡꯉꯦ ꯂꯩꯗꯧꯕꯁꯨ ꯂꯩꯔꯕꯅꯦ ꯍꯟꯗꯛ ꯍꯞꯇꯥꯒꯤ ꯂꯥꯛꯇ꯭ꯔꯤꯕꯅꯦ ꯑꯩ ꯑꯗꯣ ꯍꯟꯗꯛ ꯍꯥꯞꯇꯥꯒꯤꯗꯨꯗ ꯀꯥꯔꯛꯀꯗꯣꯏꯅꯦ ꯂꯥꯛꯑꯒꯦ ꯍꯣꯏ ꯍꯣꯏ ꯂꯥꯛꯑꯒꯦ ꯂꯥꯛꯑꯒꯦ ꯑꯗꯣ ꯀꯩꯅꯣꯅꯦ ꯃꯃꯜꯗꯤ ꯀꯃꯥꯏ ꯇꯧꯅꯔꯤꯒꯦ ꯎꯝ ꯎꯝ ꯀꯣꯕꯤꯂꯩꯒꯨꯝꯕꯗꯤ ꯐꯪꯏꯕ ꯅꯠꯇ꯭ꯔꯣ ꯌꯣꯡꯆꯥꯛꯀꯗꯤ ꯈꯒ ꯐꯖꯔꯕꯣ ꯀꯃꯥꯏ ꯇꯧꯔꯒꯦ ꯑ ꯌꯣꯡꯆꯥꯛ ꯃꯔꯨ ꯑꯇꯣꯡꯕꯗꯣ ꯆꯥꯃꯩ ꯀꯌꯥ ꯀꯌꯥ ꯀꯃꯥꯏ ꯀꯃꯥꯏ ꯇꯧꯕ ꯅꯠꯇ꯭ꯔ ꯃꯄꯨꯟꯗ ꯆꯠꯂꯤꯔ ꯀꯃꯥꯏ ꯇꯧꯏꯅꯣ

ꯑꯪ ꯑꯣ ꯑꯗꯨꯗꯤ ꯀꯩꯅꯣ ꯇꯧꯔꯁꯦ ꯈꯔ ꯐꯖꯕ ꯆꯥꯡ ꯍꯥꯏꯇꯥꯔꯦ ꯅꯪꯒꯤꯗ ꯂꯥꯛꯄꯗꯗꯤ ꯍꯟꯗꯛ ꯍꯞꯇꯥꯁꯤꯗ ꯂꯥꯛꯑꯗꯧꯅꯤꯅ ꯅꯪꯒꯤꯗ ꯉꯁꯤ ꯅꯣꯡ ꯅꯤꯅꯤꯁꯤꯗ ꯂꯥꯛꯄꯗꯅꯦ ꯌꯣꯡꯆꯥꯛ ꯈꯔ ꯐꯖꯕ ꯁꯥꯏꯁꯇꯣ ꯈꯪꯒꯠꯄꯤꯔꯝꯃꯣ ꯃꯄꯨꯜ ꯑꯃ ꯑꯣꯏꯁꯨ ꯌꯥꯏꯌꯦꯕꯀꯣ ꯑꯗꯣ ꯑꯩ ꯂꯥꯛꯑꯒꯦ ꯑꯗꯣ ꯀꯩꯅꯣꯗꯤ ꯈꯥꯃꯦꯟꯒꯨꯝꯕꯗꯤ ꯀꯌꯥ ꯀꯃꯥꯏ ꯇꯧꯔꯤꯒꯦ ꯀꯦꯖꯤꯗ ꯀꯌꯥ ꯀꯌꯥ ꯀꯃꯥꯏ ꯇꯧꯔꯤꯕ ꯎꯝ ꯀꯩꯅꯣꯅꯤꯗ ꯑꯁ ꯄꯣꯠꯁꯦ ꯂꯥꯛꯄꯨ ꯂꯥꯛꯑꯗꯤ ꯂꯩꯅꯤꯡꯕꯩ ꯂꯩꯅꯤꯡꯕ ꯉꯥꯛꯇ ꯑꯣꯏꯗꯣꯏꯅꯦꯕ ꯄꯩꯁꯥꯁꯦ ꯈꯇꯪ ꯈꯔ ꯋꯥꯕ ꯑꯗꯣ ꯌꯥꯅꯤ ꯍꯌꯦꯡ ꯍꯥꯡꯁꯤꯠꯇꯤ ꯑꯩ ꯄꯩꯁꯥ ꯌꯧꯔꯛꯑꯅꯤ ꯑꯗꯨ ꯌꯧꯔꯛꯄꯒꯅꯦꯕ ꯂꯥꯛꯇꯣꯏꯁꯦ ꯑꯗꯣ ꯄꯣꯠꯇꯤ ꯈꯔ ꯐꯖ ꯊꯝꯃꯝꯃꯣꯍꯦ ꯅꯣꯏ ꯀꯥꯡꯄꯣꯛꯄꯤꯒꯤ ꯌꯦꯟꯁꯥꯡ ꯅꯥꯄꯤ ꯍꯥꯎꯋꯦ ꯍꯥꯏꯅꯔꯤꯝꯅꯤꯀꯣ ꯎꯝ ꯑꯗꯣ ꯀꯩꯅꯣ ꯀꯩꯅꯣ ꯇꯧꯕꯤꯔꯝꯃꯣ ꯍꯋꯥꯏ ꯑꯩꯈꯣꯏꯒꯤ ꯍꯋꯥꯏ ꯎꯔꯤꯒ ꯍꯥꯏꯅꯕꯗꯣ ꯑꯗꯨꯗꯨꯗꯤ ꯐꯪꯕ ꯅꯠꯇ꯭ꯔꯣ ꯃꯣꯏꯗꯨꯗꯤ ꯍꯥꯟꯅꯕꯨꯗꯤ ꯃꯃꯥꯡꯗꯕꯨꯗꯤ ꯀꯦꯖꯤꯗ ꯃꯔꯤꯐꯨꯒ ꯍꯥꯏꯍꯧꯕꯅꯤ ꯍꯧꯖꯤꯛꯇꯤ ꯀꯌꯥꯒ ꯆꯠꯂꯦ ꯑꯣ ꯑꯗꯨꯗꯤ ꯏꯍꯣꯡ ꯍꯣꯡꯅꯗꯦꯗꯀꯣ ꯌꯥꯝ ꯀꯌꯥ ꯍꯦꯟꯅ ꯇꯥꯡꯈꯠꯄꯗꯤ ꯑꯣꯏꯗꯦ ꯑꯗꯣ ꯀꯩꯅꯣꯅꯦ ꯑꯂꯨꯗꯤ ꯑꯂꯨꯗꯤ ꯀꯌꯥ ꯑꯣꯏꯔꯤꯒꯦ ꯀꯨꯟꯊ꯭ꯔꯥ ꯑꯂꯨꯗꯤ ꯏꯍꯦꯟ ꯍꯦꯟꯒꯠꯇꯦꯀꯣ ꯑꯇꯩꯗꯤ ꯈꯔ ꯈꯔ ꯍꯦꯟꯒꯠꯂꯦ ꯑꯗꯣꯑꯣꯏꯇꯥꯔꯗꯤ ꯂꯥꯛꯑꯒꯦ ꯑꯗꯣ ꯎ ꯃꯪꯒ꯭ꯔꯥꯗꯤ ꯐꯪꯕ꯭ꯔꯣ ꯎꯝ ꯎ ꯃꯪꯒ꯭ꯔꯥꯗꯨꯅ ꯍꯦꯟꯅ ꯄꯥꯝꯃꯦ ꯂꯩꯕꯥꯛ ꯃꯪꯒ꯭ꯔꯥꯗꯒꯤ ꯍꯥꯏꯗꯤ ꯂꯩꯕꯥꯛ ꯃꯪꯒ꯭ꯔꯥ ꯆꯥꯕꯁꯤ ꯂꯣꯛ ꯍꯦꯛꯇ ꯊꯨꯡꯉꯦ ꯑꯗꯨ ꯎ ꯃꯪꯒ꯭ꯔꯥ ꯆꯥꯕꯁꯤꯗ ꯀꯩꯁꯨ ꯀꯩꯅꯣ ꯇꯧꯗꯦ ꯑꯌꯨꯛꯇ ꯐꯨꯠꯂ ꯈꯔ ꯈꯔ ꯄꯤꯖꯕꯀꯣ ꯑꯉꯥꯡꯗ ꯑꯗꯩ ꯑꯩꯁꯨ ꯑꯗꯨꯝ ꯆꯥꯏꯌꯦꯕꯀꯣ ꯑꯗꯨ ꯄꯥꯝꯃꯦ ꯑꯗꯣ ꯍꯋꯥꯏꯗ ꯀꯔꯤ ꯀꯔꯤ ꯃꯈꯜ ꯀꯩ ꯀꯩ ꯍꯋꯥꯏ ꯂꯩꯒꯦ ꯎꯝ ꯑꯣ ꯍꯋꯥꯏ ꯃꯨꯕꯤꯗꯨꯗꯤ ꯀꯦꯖꯨꯗ ꯀꯌꯥ ꯑꯣꯜꯂꯤ ꯌꯥꯝ ꯍꯣꯡꯉꯦꯅ ꯑꯗꯨꯗꯤ ꯂꯥꯛꯑꯒꯦ ꯂꯥꯛꯑꯒꯦ ꯑꯗꯣ ꯀꯩꯅꯣꯅꯦ ꯀꯦꯖꯤ ꯑꯅꯤ ꯑꯅꯤꯃꯨꯛꯀꯤ ꯆꯥꯡꯗꯣ ꯑꯗꯨꯃꯥꯏꯅ ꯂꯧꯕꯅꯤꯅ ꯅꯪꯅꯁꯨ ꯑꯗꯨꯝ ꯈꯔ ꯋꯥꯠꯂꯤꯉꯩꯗꯩ ꯑꯗꯨꯝ ꯂꯥꯡꯖꯤꯟꯕꯤꯔꯝꯃꯣ ꯅꯨꯃꯤꯠꯇꯨꯗ ꯈꯔ ꯃꯥꯡꯖꯧꯅꯅ ꯑꯗꯨꯝ ꯑꯣꯜꯂꯒ ꯊꯝꯕꯤꯔꯝꯃꯣꯕ ꯄꯣꯠꯇꯤ ꯈꯔ ꯐꯖꯍꯜꯂꯛꯎꯀꯣ ꯄꯤꯌꯦ ꯄꯤꯌꯦ ꯑꯗꯨꯕꯨꯗꯤ ꯆꯨꯝꯃꯦ ꯑꯗꯣ ꯍꯪꯒꯥꯝ ꯄꯦꯔꯦꯗꯣ ꯍꯪꯒꯥꯝ ꯑꯗꯣ ꯈꯥꯃꯦꯟ ꯑꯁꯤꯟꯕꯗꯤ ꯀꯌꯥ ꯑꯣꯟꯒꯦ ꯅꯤꯐꯨ ꯑꯗꯣ ꯌꯥꯝ ꯀꯟꯅ ꯃꯨꯟꯕ ꯅꯠꯇꯕ ꯑꯃ ꯆꯥꯡ ꯑꯃ ꯂꯩꯗꯅ ꯑꯗꯨꯝ ꯃꯨꯟꯕꯗꯤ ꯑꯗꯨꯝ ꯃꯨꯟꯕ ꯀꯣ ꯑꯗꯣꯏꯇꯥꯁꯨ ꯌꯥꯝ ꯀꯟꯅ ꯃꯨꯟꯗꯕ ꯑꯃ ꯆꯥꯡ ꯑꯃ ꯂꯩꯕꯅꯦꯕ ꯑꯗꯨꯏ ꯆꯥꯡꯗꯨꯗ ꯀꯦ ꯖꯤ ꯑꯍꯨꯝꯒꯨꯝꯕ ꯍꯥꯏꯗꯤ ꯈꯥꯃꯦꯟ ꯑꯁꯤꯟꯕꯁꯦ ꯈꯔ ꯌꯥꯝ ꯆꯥꯏ ꯀꯩꯒꯤꯅꯣ ꯍꯥꯏꯔꯒ ꯑꯉꯥꯡꯁꯤꯡ ꯃꯦꯒꯤ ꯍꯧꯕ ꯑꯗꯩ ꯆꯧ ꯉꯧꯕ ꯈꯣꯠꯄꯗ ꯑꯗꯨꯝ ꯍꯥꯞꯄꯦꯕ ꯑꯗꯨꯅ ꯑꯗꯨꯝꯕꯗꯣ ꯀꯦ ꯖꯤ ꯑꯍꯨꯝꯃꯨꯛ ꯈꯜꯂꯒ ꯑꯣꯟꯕꯤꯔꯝꯃꯣ ꯍꯣꯏ ꯍꯣꯏ ꯐꯔꯦ ꯐꯔꯦ ꯏꯆꯦ ꯑꯗꯨꯗꯤ ꯊꯝꯃꯦꯀꯣ ꯎꯝ